ꯃꯤꯃꯥꯟꯅꯕ ꯉꯝꯗ꯭ꯔꯕ ꯃꯍꯩꯔꯣꯏ ꯁꯤꯡꯒꯤꯗꯃꯛꯇ ꯁꯃꯥꯖꯁꯤꯒꯤ ꯏꯗꯨꯀꯦꯁꯟ ꯁꯤꯁꯇꯦꯝꯅ ꯍꯥꯏꯔꯤꯕ ꯑꯉꯥꯡꯁꯤꯡꯁꯤꯒꯤꯗꯃꯛ ꯐꯪꯐꯝ ꯊꯣꯛꯄ ꯃꯥꯒꯤ ꯍꯛꯁꯤꯡ ꯐꯪꯅꯕ ꯍꯣꯠꯅꯕ ꯏꯁꯀꯣꯂꯥꯔꯁꯤꯞ ꯈꯨꯗꯝ ꯑꯣꯏꯅ ꯍꯥꯏꯔꯕꯗ ꯏꯁꯀꯣꯂꯥꯔꯁꯤꯞ ꯑꯗꯒꯤ ꯁ꯭ꯀꯨꯜꯒꯤ ꯌꯨꯅꯤꯐꯣꯝ ꯂꯥꯏꯔꯤꯛ ꯐꯪꯕ ꯌꯥꯕ ꯒꯔꯃꯦꯟꯒꯤ ꯁꯥꯏꯠꯇꯒꯤ ꯐꯪꯐꯝ ꯊꯣꯛꯄ ꯄꯣꯠꯂꯝꯁꯤꯡ ꯏꯖꯨꯀꯦꯁꯟꯒ ꯃꯔꯤ ꯂꯩꯅꯕꯁꯤꯡ ꯐꯪꯅꯕ ꯍꯣꯠꯅꯕꯤꯕ ꯃꯊꯪꯗ ꯅꯝꯕꯔ ꯇꯨꯗ ꯑꯁꯤꯒꯨꯝꯕ ꯃꯤꯃꯥꯟꯅꯗ꯭ꯔꯕ ꯑꯉꯥꯡꯁꯤꯡꯅ ꯁꯝꯅ ꯈꯨꯗꯝ ꯑꯣꯏꯅ ꯍꯥꯏꯔꯕꯗ ꯃꯃꯤꯠ ꯎꯗ꯭ꯔꯕ ꯃꯅꯥ ꯇꯥꯗ꯭ꯔꯕ ꯑꯉꯥꯡꯁꯤꯡꯒꯤ ꯑꯣꯏꯕ ꯁ꯭ꯀꯨꯜ ꯇꯝꯐꯝ ꯁꯪ ꯑꯁꯤ ꯂꯩ ꯑꯁꯤꯒꯨꯝꯕ ꯁ꯭ꯀꯨꯜ ꯇꯝꯐꯝ ꯁꯪ ꯑꯁꯤꯗ ꯑꯩꯈꯣꯏꯅ ꯃꯈꯣꯏꯒꯤꯗꯃꯛꯇ ꯇꯧꯕ ꯌꯥꯕ ꯊꯕꯛ ꯊꯧꯔꯝꯁꯤꯡ ꯑꯗꯨꯗꯤ ꯁ꯭ꯀꯨꯜ ꯑꯗꯨꯗ ꯂꯩꯔꯤꯕ ꯁ꯭ꯀꯨꯜꯒꯤ ꯄ꯭ꯔꯤꯟꯁꯤꯄꯥꯜ ꯑꯗꯒꯤ ꯑꯣꯖꯥꯁꯤꯡ ꯃꯌꯥꯝꯁꯤꯡ ꯑꯗꯨꯒ ꯄꯦꯔꯦꯟꯁ ꯑꯣꯏꯔꯤꯕ ꯑꯩꯈꯣꯏꯒ ꯄꯨꯟꯅ ꯄꯨꯟꯗꯨꯅ ꯁ꯭ꯀꯨꯜ ꯃꯦꯅꯦꯖꯃꯦꯟ ꯀꯝꯃꯤꯇꯤ ꯑꯃ ꯁꯦꯝꯗꯨꯅ ꯃꯗꯨꯗ ꯑꯩꯈꯣꯏ ꯄꯨꯟꯅ ꯑꯉꯥꯡꯁꯤꯡꯁꯤꯒꯤ ꯗꯔꯀꯥꯔ ꯑꯣꯏꯕ ꯆꯥꯅꯕ ꯊꯛꯅꯕꯒꯤꯕꯨ ꯑꯣꯏꯔꯣ ꯃꯤꯠ ꯗꯦ ꯃꯤꯠ ꯑꯁꯤꯅꯆꯤꯡꯕ ꯑꯗꯒꯤ ꯃꯣꯏꯒꯤ ꯐꯪꯐꯃ ꯊꯣꯛꯄ ꯇꯥꯏꯇꯜ ꯏꯟꯇꯥꯏꯇꯜꯃꯦꯟꯁꯤꯡ ꯍꯥꯏꯕꯗꯤ ꯁ꯭ꯀꯣꯂꯥꯔꯁꯤꯞꯄꯨ ꯑꯣꯏꯔꯣ ꯑꯗꯒꯤ ꯗꯤꯁꯑꯦꯕꯤꯂꯤꯇꯤꯒꯤ ꯐꯪꯐꯝ ꯊꯣꯛꯄ ꯄꯣꯠꯂꯝꯁꯤꯡꯕꯨ ꯑꯣꯏꯔꯣ ꯃꯗꯨꯒꯨꯝꯕꯁꯤꯡ ꯑꯗꯨ ꯐꯪꯅꯕꯒꯤꯗꯃꯛꯇ ꯑꯗꯒꯤ ꯄꯦꯔꯦꯟꯁꯀꯤ ꯁꯥꯏꯠꯇꯒꯤ ꯑꯉꯥꯡꯁꯤꯡꯁꯤꯗ ꯐꯒꯠꯍꯟꯅꯕꯒꯤ ꯄꯤꯅꯤꯡꯕ ꯁꯖꯦꯁꯟ ꯒꯥꯏꯗ ꯂꯥꯏꯟ ꯄꯨꯝꯅꯃꯛ ꯀꯝꯃꯤꯇꯤꯗꯨꯗ ꯄꯨꯊꯣꯛꯑꯒ ꯈꯟꯅ ꯅꯩꯅꯗꯨꯅ ꯑꯉꯥꯡꯁꯤꯡꯁꯤꯕꯨ ꯐꯒꯠꯅꯅꯕ ꯂꯝꯕꯤꯗ ꯁꯦꯝꯕꯤꯕ ꯑꯁꯤ ꯌꯥꯝꯅ ꯃꯊꯧ ꯇꯥꯔꯦ